ꯍꯜꯂꯣ ꯕꯥꯏ ꯑꯧ ꯅꯨꯡꯉꯥꯏꯔꯤꯀꯣ ꯑꯩꯈꯣꯏꯁꯤ ꯄꯤꯛꯅꯤꯛ ꯑꯃꯨꯛꯇꯪ ꯁꯤꯟꯁꯤꯅꯦ ꯑꯩꯈꯣꯏ ꯎꯅꯗꯕ ꯀꯨꯏꯕꯒꯤ ꯑꯩꯈꯣꯏ ꯁꯣꯝꯗ ꯃꯤ ꯃꯉꯥ ꯂꯥꯛꯀꯦ ꯑꯗꯨꯒ ꯅꯣꯏꯁꯨ ꯒꯥꯔꯤꯗꯤ ꯅꯣꯏ ꯃꯨꯄꯥ ꯈꯣꯏꯅ ꯄꯨꯊꯣꯛꯑꯣ ꯍꯣꯏ ꯑꯗꯨꯗꯤ ꯆꯥꯅꯕꯒꯨꯝꯕꯁꯦ ꯌꯨꯝꯗꯒꯤ ꯁꯨꯝ ꯊꯣꯡꯂꯒ ꯄꯨꯁꯤꯔꯥ ꯅꯠꯇ꯭ꯔꯒ ꯃꯐꯝꯗ ꯊꯣꯡꯁꯤꯔꯣ ꯑꯣ ꯑꯗꯨꯗꯤ ꯑꯩ ꯆꯥꯛꯇꯤ ꯊꯣꯡꯂꯒ ꯄꯨꯔꯝꯒꯦ ꯑꯗꯨꯒ ꯑꯦꯟꯁꯥꯡꯗꯤ ꯑꯩꯈꯣꯏ ꯅꯨꯄꯤꯒꯤꯗꯤ ꯌꯦꯟꯁꯥ ꯑꯣꯏꯅ ꯆꯥꯔꯒꯦ ꯅꯨꯄꯥ ꯅꯣꯏꯗꯤ ꯀꯔꯤ ꯆꯥꯒꯦꯔꯥ ꯑꯣ ꯑꯗꯨꯗꯤ ꯌꯥꯝ ꯅꯨꯡꯉꯥꯏꯔꯦ ꯑꯗꯨ ꯐ꯭ꯔꯥꯏꯗꯦ ꯅꯨꯃꯤꯠꯇ ꯆꯠꯁꯦ ꯋꯥꯟ ꯊꯥꯎꯖꯟꯒꯨꯝꯕ ꯑꯗꯨꯝ ꯄꯨꯊꯣꯛꯅꯁꯤꯅꯦ ꯌꯥꯒꯅꯤꯀꯣ ꯑꯗꯨꯗꯤ ꯍꯣꯏ ꯋꯥꯟ ꯊꯥꯎꯖꯟꯒꯨꯝꯕ ꯄꯨꯊꯣꯛꯅꯔꯒ ꯑꯗꯨꯝ ꯂꯧꯔꯒ ꯃꯐꯝꯗꯤ ꯑꯦꯟꯁꯥꯡꯗꯤ ꯊꯣꯡꯈ꯭ꯔꯁꯤꯀꯣ ꯍꯣꯏ ꯃꯤ ꯃꯉꯥ ꯂꯥꯛꯀꯦ ꯅꯣꯏ ꯒꯥꯔꯤ ꯄꯨꯔꯥ ꯂꯥꯛꯑꯣ ꯑꯩꯈꯣꯏꯕꯨ ꯂꯧꯋꯣ ꯄꯨꯡ ꯇꯔꯥꯗ ꯆꯠꯁꯦ

ꯑꯗꯨꯗꯤ ꯎꯅꯗꯕ ꯀꯨꯏꯕꯒ ꯑꯗꯨꯗ ꯑꯗꯨꯗ ꯊꯦꯡꯅꯁꯦꯀꯣ ꯑꯗꯨꯗꯤ ꯕꯥꯏ ꯕꯥꯏ ꯊꯝꯂꯒꯦꯀꯣ ꯑꯗꯨꯗꯤ ꯍꯣꯏ ꯍꯣꯏ ꯍꯣꯏ ꯀꯣ ꯑꯗꯨꯗꯤ